ꯍꯜꯂꯣ ꯑꯣ ꯀꯔꯤ ꯍꯥꯏꯒꯦ ꯀꯗꯥꯏꯗꯅꯣ ꯍꯣꯏ ꯍꯣꯏ ꯍꯣꯏ ꯀꯅꯥ ꯀꯅꯥ ꯆꯠꯇꯣꯏꯅꯣ ꯍꯣꯏ ꯍꯣꯏ ꯏꯕꯥꯟꯅꯤꯗꯪ ꯆꯠꯇꯣꯏꯕ ꯑꯗꯨꯗꯤ ꯅꯨꯡꯉꯥꯏꯔꯅꯤꯅꯦ ꯑꯗꯨꯗꯤ ꯏꯕꯥꯟꯅꯤꯗꯪ ꯆꯠꯂꯗꯤ ꯎꯝ ꯍꯣꯏ

ꯑꯣ ꯀꯔꯤ ꯅꯨꯃꯤꯠꯇꯅꯣ ꯆꯠꯇꯣꯏꯁꯤꯕꯨ ꯁꯟꯗꯦꯗ ꯑꯣ ꯑꯣ ꯍꯣꯏ ꯍꯣꯏ ꯍꯣꯏ ꯐꯔꯦ ꯐꯔꯦ ꯌꯦꯡꯉꯨꯔꯁꯤ ꯁꯤꯅꯦꯃꯥ ꯌꯦꯡꯉꯨ ꯍꯜꯂꯛꯑꯗꯤ ꯑꯗꯩꯗꯤ ꯌꯨꯝꯗꯗꯤ ꯀꯝꯗꯧꯕ

ꯂꯣꯏꯗ꯭ꯔꯤꯉꯩꯗ ꯑꯩꯗꯤ ꯉꯝꯃꯔꯣꯏ ꯑꯗꯨꯗꯤ ꯑꯩꯗꯤ ꯂꯣꯏꯗ꯭ꯔꯤ ꯐꯥꯎ ꯌꯦꯡꯅꯤ

ꯑꯣ ꯉꯥꯡꯉ ꯑꯩꯈꯣꯏꯗ ꯍꯦꯛ ꯂꯦꯛꯄ ꯇꯥꯔꯦꯗꯅ ꯌꯥꯔꯦ ꯌꯥꯔꯦꯁꯦ ꯑꯩ ꯍꯥꯏꯅꯒꯦ ꯍꯥꯏꯅꯒꯦꯁꯦ ꯂꯥꯡꯕꯗꯨ ꯑꯣ ꯐꯔꯦ ꯐꯔꯦ ꯆꯠꯂꯨꯔꯁꯤ ꯆꯠꯂꯨꯔꯁꯤ ꯎꯝ ꯎꯝ ꯎꯝ ꯑꯣ ꯊꯝꯃꯣ ꯊꯝꯃꯣ